ꯈꯨꯡꯒꯪ ꯑꯃꯁꯨꯡ ꯁꯍꯔꯗ ꯁꯥꯟꯅꯔꯤꯕ ꯃꯁꯥꯟꯅꯒꯤ ꯈꯦꯠꯅꯕ ꯍꯥꯏꯔꯒꯗꯤ ꯈꯨꯡꯒꯪꯗꯅ ꯂꯕꯨꯛ ꯂꯝꯍꯥꯡ ꯁꯥꯟꯅꯕꯨꯡ ꯌꯥꯝ ꯃꯔꯥꯡ ꯀꯥꯏꯅ ꯂꯩ ꯑꯗꯨꯗꯁꯨ ꯅꯠꯇꯦ ꯃꯁꯤꯗ ꯁꯥꯟꯅꯔꯣꯏ ꯃꯌꯥꯝ ꯑꯃꯁꯨ ꯄꯨꯊꯣꯛꯄ ꯉꯝꯃꯤ ꯁꯥꯟꯅꯕꯨꯡ ꯃꯔꯥꯡ ꯀꯥꯏꯕꯅꯤꯅ ꯃꯌꯥꯝ ꯑꯃ ꯁꯥꯟꯅꯕ ꯌꯥꯏ ꯕꯣꯜ ꯁꯥꯟꯅꯕ ꯌꯥꯏ ꯀ꯭ꯔꯤꯛꯀꯦꯠ ꯁꯥꯟꯅꯕ ꯌꯥꯏ ꯁꯥꯟꯅꯐꯝ ꯃꯌꯥꯝ ꯑꯃ ꯂꯩ ꯃꯗꯨꯅ ꯁꯥꯟꯅꯔꯣꯏꯁꯤꯡꯅ ꯃꯅꯤꯡ ꯇꯝꯅ ꯁꯥꯟꯅꯕ ꯉꯝꯃꯤ ꯑꯗꯨꯒ ꯈꯨꯡꯒꯪꯗꯗꯤ ꯑꯣꯖꯥ ꯍꯥꯏꯕꯗꯨ ꯈꯤꯇꯪ ꯋꯥꯠꯂꯤ ꯇꯥꯛꯄꯤ ꯇꯝꯕꯤꯅꯕ ꯑꯣꯖꯥ ꯍꯥꯏꯕꯗꯨ ꯂꯩꯕꯗꯤ ꯈꯤꯇꯪ ꯋꯥꯠꯂꯤ ꯈꯨꯡꯒꯪꯗꯗꯤ ꯁꯍꯔꯗꯗꯤ ꯁꯥꯟꯅꯐꯝꯗꯤ ꯃꯔꯥꯡ ꯀꯥꯏꯗꯦ ꯑꯗꯨꯕꯨ ꯇꯥꯛꯄꯤ ꯇꯝꯕꯤꯅꯕ ꯑꯣꯖꯥꯗꯤ ꯃꯌꯥꯝ ꯑꯃ ꯂꯩ ꯁꯍꯔꯗ ꯁꯥꯟꯅꯔꯤꯕꯁꯤꯗꯤ ꯑꯅꯝꯕꯅ ꯑꯣꯖꯥꯅ ꯇꯥꯛꯄꯤ ꯇꯝꯕꯤꯔꯒ ꯂꯣꯏꯅ ꯁꯥꯟꯅꯩ ꯁꯥꯟꯅꯔꯤꯕꯁꯤꯡꯗꯨꯗꯤ ꯆꯦꯁꯀꯨꯝꯕ ꯀꯦꯔꯣꯟꯒꯨꯝꯕ ꯑꯗꯨꯅ ꯑꯅꯝꯕꯅ ꯁꯥꯟꯅꯩ